ꯗꯣꯂꯤ ꯃꯣꯃꯣ ꯑꯣꯏꯕꯤꯔꯕ ꯀꯩꯅꯣꯅꯦ ꯍꯌꯦꯡꯁꯦ ꯑꯩꯈꯣꯏꯔꯣꯝꯗ ꯀꯩꯅꯣ ꯊꯣꯛꯄ ꯂꯨꯍꯣꯡꯕ ꯑꯃ ꯊꯣꯛꯄ ꯑꯗꯨꯒꯤ ꯑꯥꯏꯇꯦꯝ ꯈꯔ ꯄꯥꯝꯖꯩꯌꯦ ꯀꯩꯅꯣ ꯁꯃꯣꯁꯥꯒꯨꯝꯕ ꯆꯤꯛꯀꯟ ꯕꯤꯔꯌꯥꯅꯤꯒꯨꯝꯕ ꯃꯣꯃꯣꯒꯨꯝꯕ ꯈꯤꯇꯪ ꯑꯩꯈꯣꯏꯔꯣꯝ ꯗꯦꯂꯤꯚꯔꯤ ꯌꯥꯒꯗ꯭ꯔꯥ ꯄꯨꯡ ꯑꯅꯤꯕꯨꯛꯀꯤ ꯃꯃꯥꯡꯗ ꯇꯧꯒꯗꯕꯅꯦ